ꯍꯜꯂꯣ ꯕꯥꯏ ꯑꯩ ꯅꯍꯥꯟ ꯅꯍꯥꯟ ꯃꯤꯟꯇ꯭ꯔꯗꯒꯤ ꯑꯣꯐꯔ ꯄꯤꯔꯛꯇꯅ ꯖꯦꯀꯦꯠ ꯑꯃ ꯌꯥꯝ ꯍꯣꯡꯉꯦꯅ ꯀꯛꯄꯅꯦ ꯑꯗꯣ ꯌꯧꯔꯛꯑꯦ ꯑꯗꯣ ꯌꯥꯝ ꯂꯤꯠꯄꯗꯁꯨ ꯌꯥꯝ ꯑꯦꯐꯣꯔꯗꯦꯕꯜ ꯑꯣꯏꯌꯦ ꯍꯛꯆꯥꯡꯗ ꯑꯗꯣ ꯄꯣꯠꯇꯣ ꯌꯥꯝ ꯊꯤꯅ ꯐꯔ ꯂꯩꯔꯝꯕ ꯋꯥꯅꯤꯗ ꯌꯥꯝ ꯍꯣꯡꯉꯁꯨ ꯌꯥꯝ ꯐꯩꯌꯦ ꯁꯤ ꯄꯣꯠꯁꯦ